ꯋꯥꯟ ꯊꯥꯎꯖꯟ ꯋꯥꯟ ꯍꯟꯗ꯭ꯔꯦꯗ ꯇ꯭ꯋꯦꯟꯇꯤ ꯋꯥꯟ ꯋꯥꯟ ꯊꯥꯎꯖꯟ ꯇꯨ ꯍꯟꯗ꯭ꯔꯦꯗ ꯊꯥꯔꯇꯤ ꯐꯥꯏꯚ ꯊ꯭ꯔꯤ ꯊꯥꯎꯖꯟ ꯐꯣꯔ ꯍꯟꯗ꯭ꯔꯦꯗ ꯇ꯭ꯋꯦꯟꯇꯤ ꯐꯣꯔ ꯊꯥꯎꯖꯟ ꯁꯤꯛꯁ ꯍꯟꯗ꯭ꯔꯦꯗ ꯅꯥꯏꯟꯇꯤ ꯋꯥꯟ ꯊꯥꯎꯖꯟ ꯋꯥꯟ ꯍꯟꯗ꯭ꯔꯦꯗ ꯑꯩꯠꯇꯤ